ꯍꯥꯏ ꯏꯃꯥ ꯅꯪ ꯌꯨꯝꯗ ꯂꯕ꯭ꯔꯣ

ꯀꯥꯏ ꯆꯠꯂꯨꯏꯅꯣ ꯑꯣ ꯑꯗꯨꯗꯤ ꯅꯪ ꯉꯍꯥꯛꯇꯪ ꯄꯨꯡ ꯑꯃꯃꯨꯛꯀꯤ ꯃꯅꯨꯡꯗ ꯑꯩꯈꯣꯏꯗ ꯀꯣꯏꯊꯣꯔꯛꯄ ꯌꯥꯒꯗ꯭ꯔꯣ ꯑꯣ ꯊꯥꯡꯃꯩꯕꯟ ꯃꯤꯃꯤ ꯁꯤꯡꯖꯨ ꯆꯥꯕ ꯆꯠꯂꯨꯁꯦ ꯋꯦꯗꯔꯁꯤꯒ ꯃꯣꯔꯣꯛ ꯑꯁꯥꯕꯃ ꯆꯥꯔꯗꯤ ꯅꯨꯡꯉꯥꯏꯅꯤꯅ ꯇꯧꯕꯅꯦ ꯍꯧꯖꯤꯛꯁꯦ ꯄꯨꯡ ꯑꯍꯨꯝ ꯇꯥꯔꯦꯗꯅ ꯍꯣꯔꯦꯟ ꯄꯨꯡ ꯃꯔꯤ ꯃꯔꯤ ꯃꯈꯥꯏ ꯑꯗꯥꯏꯗ ꯆꯠꯂꯁꯦ ꯅꯨꯡꯗꯥꯡ ꯋꯥꯏꯔꯝꯒꯤ ꯅꯨꯡꯁꯤꯠꯀ ꯂꯤꯔꯤ ꯂꯤꯔꯤ ꯁꯤꯠꯄ ꯃꯇꯥꯡꯗꯨꯗ ꯁꯤꯡꯖꯨꯗꯨꯒ ꯐꯨꯖꯤꯜꯂꯨꯔꯁꯦ ꯍꯦꯛꯇ ꯌꯥꯏꯌꯦ ꯑꯩ ꯑꯗꯨꯝ ꯄꯤꯛ ꯎꯞ ꯇꯧꯕ ꯂꯥꯛꯀꯦ ꯉꯥꯏꯔꯝꯃꯣ ꯑꯗꯣ ꯅꯪ ꯑꯇꯩ ꯑꯇꯣꯞꯄꯗꯤ ꯊꯕꯛ ꯆꯠꯅꯤꯡꯉꯥꯏꯗꯤ ꯂꯩꯇꯕ ꯅꯠꯇ꯭ꯔꯣ ꯑꯣꯀꯦ ꯑꯗꯨꯗꯤ ꯁꯤꯡꯖꯨꯗꯣ ꯐꯖꯅ ꯆꯥꯊꯣꯛꯎꯔꯁꯦ ꯑꯗꯨꯗꯒꯤ ꯆꯩꯔꯥꯎꯆꯤꯡꯁꯨ ꯑꯝꯇ ꯀꯥꯊꯣꯛꯎꯔꯁꯦ ꯀꯨꯏꯔꯦ ꯀꯥꯗꯕ ꯃꯣꯏ ꯚ꯭ꯌꯨꯁꯦ ꯌꯥꯝ ꯐꯖꯩ ꯍꯥꯏꯌꯦꯕ ꯑꯗꯣ ꯅꯪ ꯐꯖꯅ ꯍꯥꯏꯔꯝꯃꯣ ꯌꯨꯝꯗ ꯍꯣꯔꯦꯟ ꯃꯝ ꯈꯣꯠ ꯇꯧꯔꯗꯤ ꯃꯃꯥ ꯍꯣꯏꯅ ꯆꯩꯗꯅꯕ ꯑꯗꯣ ꯅꯪ ꯄꯨꯡ ꯀꯌꯥꯗ ꯂꯣꯏꯁꯟꯕ ꯂꯣꯏꯗꯣꯏꯅꯣ ꯑꯩꯗꯤ ꯂꯥꯛꯄꯒ ꯉꯥꯏꯕꯒꯗꯤ ꯉꯝꯃꯣꯏꯀꯣ ꯉꯟꯃꯟꯒ꯭ꯔꯦꯍꯦ ꯅꯪꯁꯨ ꯑꯩ ꯄꯨꯡ ꯑꯃꯃꯨꯛ ꯋꯥꯠꯂꯤ ꯂꯥꯛꯀꯗꯕ ꯑꯩ ꯁꯣꯝꯗ ꯊꯕꯛ ꯑꯃ ꯆꯠꯊꯣꯛꯏꯕꯀꯣ ꯑꯥ ꯑꯩ ꯊꯕꯛ ꯑꯃ ꯆꯠꯊꯣꯛꯏ ꯑꯕ ꯑꯗꯨꯗꯣ ꯍꯦꯛ ꯍꯜꯂꯛꯄꯒ ꯑꯩ ꯅꯉꯣꯟꯗ ꯀꯣꯜ ꯇꯧꯔꯛꯑꯒꯦ ꯑꯗꯨꯒ ꯅꯪ ꯅꯣꯏ ꯊꯣꯡꯒꯥꯟꯗꯨꯗ ꯂꯦꯞꯄꯝꯃꯣ ꯑꯗꯨꯒ ꯁꯤꯡꯖꯨꯗꯣ ꯍꯥꯎꯅ ꯆꯥꯊꯣꯛꯎꯔꯁꯦ ꯍꯦꯛꯇ ꯅꯪ ꯀꯅꯥ ꯀꯅꯥ ꯄꯨꯔꯛꯅꯤꯡꯉꯤꯅꯣ ꯅꯣꯏ ꯅꯅꯥꯎꯄꯤ ꯄꯨꯔꯛꯅꯤꯡꯕ꯭ꯔꯣ ꯌꯥꯒꯗ꯭ꯔꯥ ꯑꯩꯈꯣꯏꯗꯤ ꯍꯣꯔꯦꯟ ꯃꯝ ꯈꯣꯠ ꯇꯧꯔꯁꯨ ꯏꯅꯥꯎꯄꯤ ꯑꯃ ꯌꯥꯎꯔꯗꯤ ꯐꯩꯗꯅ ꯑꯗꯨꯏ ꯋꯥꯅꯦ ꯑꯣ ꯐꯔꯦ ꯐꯔꯦ ꯑꯗꯨꯗꯤꯅꯦ ꯍꯣꯔꯦꯟ ꯑꯩ ꯄꯨꯡ ꯃꯔꯤ ꯃꯈꯥꯏ ꯇꯥꯕꯗꯣ ꯑꯗꯨꯗ ꯅꯣꯏꯗ ꯌꯧꯁꯤꯜꯂꯛꯑꯒꯦ ꯑꯩ ꯊꯣꯛꯂꯛꯑꯝꯗꯥꯏꯗ ꯅꯉꯣꯅꯗ ꯀꯣꯜ ꯇꯧꯔꯛꯀꯦ ꯑꯗꯨꯒ ꯅꯣꯏ ꯊꯣꯡꯒꯥꯟꯗ ꯂꯩꯔꯝꯃꯣ ꯑꯗꯨꯒ ꯆꯠꯂꯨꯔꯁꯦ ꯍꯦꯛꯇ ꯍꯣ ꯍꯣꯏ ꯑꯗꯨꯗꯤ ꯑꯩ ꯍꯣꯔꯦꯟ ꯊꯣꯛꯂꯛꯇꯣꯔꯦ ꯍꯥꯏꯔꯀꯥꯟꯗ ꯅꯉꯣꯟꯗ ꯐꯣꯟ ꯇꯔꯛꯑꯒꯦ ꯐꯔꯦ ꯐꯔꯦ ꯑꯗꯨꯗꯤ ꯊꯝꯃꯦ ꯊꯝꯃꯦ